ꯑꯣ ꯍꯜꯂꯣ ꯆꯦ ꯃꯅꯣꯔꯃꯥ ꯉꯁꯤꯗꯤ ꯈꯔ ꯀꯣꯏꯅꯤꯡꯉꯤꯅꯦ ꯀꯣꯏꯅꯤꯡꯉꯤꯅꯦ ꯃꯐꯝꯁꯦ ꯀꯗꯥꯏ ꯀꯗꯥꯏꯗꯅꯣ ꯈꯔ ꯀꯩꯅꯣ ꯇꯧꯕ ꯂꯩꯕ꯭ꯔꯣ ꯁ꯭ꯋꯥꯏ ꯑꯅꯛꯄ ꯈꯣꯡꯖꯣꯝ ꯁ꯭ꯋꯥꯏꯁꯤꯗ ꯀꯣ ꯈꯔ ꯀꯣꯏꯅꯤꯡꯉꯤꯅꯦ ꯑꯣ ꯈꯣꯡꯖꯣꯝ ꯋꯥꯔ ꯃꯦꯃꯣꯔꯤꯌꯜ ꯍꯥꯏꯕ ꯑꯣ ꯑꯁꯤꯅ ꯀꯔꯤ ꯀꯔꯤ ꯀꯔꯤꯒꯤꯅꯣ ꯋꯥꯔ ꯃꯦꯃꯣꯔꯤꯌꯜꯁꯤ ꯋꯥꯔꯗꯤ ꯍꯥꯏꯔꯤꯁꯤ ꯀꯃꯥꯏ ꯀꯃꯥꯏ ꯀꯔꯝꯀꯥꯟꯒꯤ ꯋꯥꯔꯒꯤꯅꯣ ꯁꯤꯅ ꯀꯅꯥ ꯀꯅꯥ ꯊꯦꯡꯅꯈꯤꯕ ꯑꯥ ꯑꯣ ꯑꯣ ꯑꯣ ꯑꯣ ꯑꯣ ꯑꯣ ꯑꯗꯨꯃꯥꯏꯅ ꯇꯧꯕ꯭ꯔꯥ ꯑꯣ ꯑꯣ ꯅꯍꯥꯜꯋꯥꯏ ꯀꯌꯥꯗ ꯑꯩꯠꯇꯤꯟ ꯅꯥꯏꯟꯇꯤ ꯋꯥꯟꯗ ꯇꯧꯋꯦꯕ ꯑꯥ ꯑꯣ ꯑꯣ ꯑꯥ ꯑꯥ ꯑꯥ ꯑꯣ ꯈꯣꯡꯖꯣꯝ ꯋꯥꯔ ꯃꯦꯃꯣꯔꯤꯌꯦꯜ ꯑꯣ ꯑꯗꯨꯗꯤ ꯕ꯭ꯔꯤꯇꯤꯁꯇꯤ ꯃꯈꯨꯠꯇꯤ ꯌꯥꯝ ꯁꯥꯡꯉꯝꯖꯥꯠꯅꯤꯅꯦ ꯃꯅꯤꯄꯨꯔꯕꯨꯛ ꯌꯧꯔꯝꯃꯦ ꯊꯥꯖꯔꯨꯗꯦ ꯑꯣ ꯑꯗꯨ ꯃꯣꯏ ꯃꯐꯝꯁꯤꯗ ꯀꯔꯤ ꯀꯔꯤ ꯐꯖꯕ ꯃꯐꯝꯗꯤ ꯂꯩꯒꯦ ꯁꯨꯝ ꯌꯦꯡ ꯌꯥꯕ ꯈꯣꯡꯖꯣꯝ ꯋꯥꯔꯁꯤꯗ ꯈꯣꯡꯖꯣꯝ ꯋꯥꯔꯅ ꯑꯥ ꯑꯥ ꯑꯣ ꯑꯣ ꯑꯣ ꯑꯥ ꯑꯣ ꯑꯣ ꯑꯣ ꯌꯥꯝꯁꯨ ꯑꯁ ꯑꯗꯨꯗꯤ ꯐꯔꯦ ꯉꯁꯤꯒꯤꯗꯤ ꯑꯁꯤꯗ ꯇꯧꯔꯁꯤ ꯑꯗꯨ ꯑꯩ ꯍꯣꯔꯦꯟ ꯄꯨꯡ ꯀꯌꯥ ꯄꯨꯡ ꯀꯩꯅꯣ ꯑꯗ꯭ꯋꯥꯏ ꯆꯠꯁꯤ ꯍꯥꯏꯕ꯭ꯔꯥ ꯄꯨꯡ ꯑꯅꯤ ꯑꯗ꯭ꯋꯥꯏ ꯆꯠꯂꯁꯤꯅꯦ ꯅꯨꯡꯊꯤꯟꯒꯤ ꯅꯨꯡꯁꯥꯁꯨ ꯌꯥꯝ ꯁꯥꯗꯕ ꯄꯨꯡ ꯑꯅꯤ ꯄꯨꯡ ꯑꯅꯤ ꯑꯗ꯭ꯋꯥꯏꯗ ꯑꯗꯨꯝ ꯂꯥꯛꯑꯣ ꯂꯧꯕ ꯍꯣꯏ ꯑꯩꯁꯨ ꯔꯦꯗꯤ ꯂꯩꯔꯝꯃꯒꯦ ꯀꯔꯤ ꯀꯔꯤ ꯃꯐꯝꯗꯨꯒꯤ ꯌꯦꯡꯉꯒꯦ ꯌꯦꯡꯉꯒꯦ ꯎꯝ ꯎꯝ ꯑꯣ ꯑꯣ ꯃꯅꯤꯄꯨꯔꯒꯤ ꯑꯥꯏꯀꯣꯅꯤꯛ ꯃꯐꯝ ꯑꯃꯅꯦꯕ ꯈꯣꯡꯖꯣꯝ ꯍꯥꯏꯁꯦ ꯑꯣꯀꯦ ꯐꯔꯦ ꯐꯔꯦ ꯑꯗꯨꯗꯤ ꯑꯩ ꯒꯨꯒꯜꯗꯕꯨꯗꯤ ꯎꯏ ꯑꯗꯨ ꯑꯩꯅ ꯐꯣꯇꯣꯁꯨ ꯍꯥꯏꯐꯦꯠ ꯈꯣꯡꯖꯣꯝꯁꯤ ꯀꯔꯤ ꯂꯩꯒꯦ ꯍꯥꯏꯐꯦꯠ ꯌꯦꯡ ꯃꯇꯝꯗ ꯃꯣꯏꯅ ꯀꯩꯅꯣ ꯀꯔꯤ ꯀꯔꯤ ꯀꯣꯄꯔ ꯃꯆꯨ ꯍꯥꯏ ꯇꯥꯔꯦꯀꯣ ꯑꯔꯪꯕ ꯑꯍꯨꯝ ꯑꯃ ꯆꯤꯡꯈꯠꯄꯗꯤ ꯎꯕ ꯑꯩꯅ ꯀꯔꯤꯅꯣꯗꯤ ꯃꯐꯝ ꯃꯈꯥꯁꯤꯗ ꯀꯔꯤ ꯀꯔꯤ ꯁꯦꯝꯕ ꯈꯣꯠꯄ ꯍꯣꯏ ꯐꯖꯅ ꯍꯥꯏꯔꯦ ꯍꯧꯖꯤꯛꯄꯨꯗꯤ ꯑꯣ ꯍꯌꯦꯡ ꯍꯣꯔꯦꯟ ꯆꯠꯂꯒ ꯌꯦꯡꯉꯨꯔꯁꯤ ꯐꯖꯅ ꯀꯔꯤ ꯀꯔꯤ ꯂꯩꯕꯅꯣ ꯑꯥ ꯑꯥ ꯍꯣ ꯊꯝꯃꯦ ꯑꯗꯨꯗꯤꯀꯣ ꯍꯣꯔꯦꯟ ꯊꯦꯡꯅꯔꯁꯤ